ꯀꯔꯕꯥꯔ ꯑꯃꯁꯨꯡ ꯂꯥꯏꯅꯤꯡꯒꯤ ꯊꯧꯔꯝꯁꯤꯡꯒ ꯀꯔꯝꯅ ꯃꯔꯤ ꯂꯩꯅꯕꯒꯦ ꯍꯥꯏꯔꯗꯤ ꯀꯔꯕꯥꯔ ꯑꯄꯤꯛꯄ ꯃꯤꯡ ꯄꯟꯕꯗ ꯐꯨꯠ ꯁꯥꯔꯕꯤꯁꯦꯁ ꯂꯩꯀꯥꯏꯗ ꯇꯧꯕꯤꯕ ꯅꯠꯇ꯭ꯔꯒ ꯐꯨꯠ ꯁꯦꯟꯇꯔ ꯍꯥꯡꯕ ꯑꯋꯥꯕ ꯃꯤ ꯂꯥꯏꯔꯕ ꯃꯤꯕꯨ ꯈꯔ ꯑꯣꯏꯔꯁꯨ ꯃꯇꯦꯡ ꯇꯧꯕꯤꯕ ꯍꯥꯏꯅ ꯎꯕꯗ ꯑꯩ ꯈꯜꯂꯤ ꯀꯌꯥꯗ ꯍꯔꯥꯎꯒꯗꯕꯅꯣ ꯃꯤ ꯃꯌꯥꯝ ꯁꯪꯁꯥꯔ ꯑꯁꯤꯗ ꯍꯤꯡꯂꯤꯕ ꯃꯤ ꯃꯈꯩ ꯑꯁꯤ ꯂꯩꯇ ꯂꯥꯏꯔꯕ ꯃꯤꯕꯨ ꯈꯔ ꯑꯣꯏꯔꯁꯨ ꯃꯇꯦꯡ ꯇꯧꯕꯤꯕ ꯑꯁꯤ ꯌꯥꯝꯅ ꯐꯩ ꯍꯥꯏꯅ ꯈꯜꯂꯤ ꯑꯗꯨꯈꯛꯇ ꯅꯠꯇꯅ ꯌꯨꯝꯗ ꯂꯩꯀꯥꯏꯗ ꯌꯣꯜꯂꯛꯂꯤꯕ ꯀꯤ ꯆꯦꯟꯅꯦ ꯅꯠꯇ꯭ꯔꯒ ꯄꯤꯛꯆꯔ ꯐ꯭ꯔꯦꯝ ꯑꯃꯁꯨꯡ ꯀꯦꯂꯦꯟꯗꯔ ꯒꯨꯝꯕ ꯐꯟ ꯔꯦꯁ ꯇꯧꯕ ꯑꯁꯣꯛꯄ ꯃꯤ ꯑꯅꯥꯕ ꯃꯤ ꯅꯠꯇ꯭ꯔꯒ ꯆꯔꯁꯅꯦ ꯇꯦꯝꯄꯜꯅꯦ ꯁꯥꯒꯠꯅꯤꯡꯉꯥꯏꯒꯤꯗꯃꯛꯇ ꯃꯇꯦꯡ ꯇꯧꯕꯒꯤꯅꯤ ꯍꯥꯏꯗꯨꯅ ꯌꯣꯟꯔꯛꯂꯤꯕ ꯑꯁꯤ ꯌꯥꯝ ꯊꯧꯅꯥ ꯐꯩ ꯍꯥꯏꯅ ꯈꯜꯂꯤ ꯃꯣꯏꯅ ꯏꯀꯥꯏꯕ ꯊꯥꯗꯣꯛꯇꯨꯅ ꯃꯤꯕꯨ ꯅꯨꯡꯁꯤꯕꯒꯤ ꯊꯕꯛ ꯇꯧꯔꯛꯄꯗꯣ ꯑꯩ ꯏꯁꯥꯕꯨꯁꯨ ꯌꯥꯝ ꯊꯧꯒꯠꯂꯤ ꯑꯩꯕꯨꯁꯨ ꯋꯥꯈꯜꯗ ꯇꯧꯅꯤꯡꯕ ꯐꯥꯎꯔꯛꯏ ꯑꯐꯕ ꯇꯧꯕ ꯃꯇꯦꯡ ꯌꯥꯝꯅ ꯄꯤ ꯃꯈꯣꯏꯁꯤꯡ ꯑꯁꯤꯅ ꯑꯩꯒꯤ ꯊꯥꯖꯕꯒꯤ ꯅꯨꯃꯤꯠ ꯈꯨꯗꯤꯡ ꯊꯣꯡꯁꯤꯡꯗ ꯃꯇꯦꯡ ꯌꯥꯝꯅ ꯄꯤꯕꯤ